ꯑꯩꯈꯣꯏꯒꯤ ꯀꯛꯆꯤꯡ ꯖꯤꯂꯥꯗ ꯑꯣꯏꯅ ꯂꯥꯏ ꯈꯨꯔꯨꯝꯐꯝꯁꯦ ꯈꯔꯗꯤ ꯈꯔ ꯍꯥꯏꯔꯒꯗꯤꯀꯣ ꯏꯕꯨꯙꯧ ꯈꯝꯂꯥꯡꯕ ꯏꯕꯨꯙꯧ ꯅꯧꯒꯣꯂꯥꯏ ꯑꯗꯒꯤꯗꯤ ꯅꯔ ꯁꯤꯡꯍꯥ ꯃꯁꯤ ꯃꯁꯤꯅꯦꯕ ꯂꯩꯔꯤꯕ ꯄꯔꯖꯥ ꯑꯩꯈꯣꯏꯅ ꯈꯨꯔꯨꯝꯕꯒꯤ ꯃꯔꯝꯗꯤ ꯂꯝꯗꯝ ꯑꯁꯤꯗꯀꯣ ꯂꯩꯔꯤꯕ ꯃꯤꯑꯣꯏꯁꯤꯡ ꯃꯤꯑꯣꯏꯁꯤꯡ ꯑꯁꯤꯕꯨ ꯉꯥꯛꯄꯤ ꯁꯦꯟꯕꯤꯌꯨ ꯑꯃꯗꯤ ꯑꯩꯈꯣꯏꯒꯤ ꯄꯔꯖꯥ ꯁꯤꯡꯕꯨ ꯑꯐꯕꯇ ꯄꯤꯅꯕꯤꯌꯨ ꯍꯥꯏꯅ ꯊꯧꯅꯤꯖꯩꯌꯦꯕ ꯑꯗꯩ ꯑꯩꯈꯣꯏꯒꯤ ꯆꯍꯤꯒꯤ ꯑꯣꯏꯅ ꯌꯥꯝꯅ ꯆꯥꯎꯕ ꯍꯔꯥꯎ ꯀꯨꯝꯍꯩ ꯍꯥꯏꯔꯒꯗꯤ ꯂꯥꯏ ꯍꯔꯥꯎꯕꯁꯤꯅꯦꯕ ꯑꯗꯩꯗꯤ ꯃꯁꯤ ꯃꯁꯤꯅꯤ ꯑꯩꯈꯣꯏ ꯑꯩꯈꯣꯏꯒꯤ ꯏꯁꯣꯔꯒꯤ ꯑꯗꯩꯗꯤ ꯃꯈꯥ ꯑꯩꯈꯣꯏꯒꯤ ꯏꯁꯣꯔꯒꯤ ꯃꯈꯥꯗ ꯅꯨꯡꯁꯤ ꯆꯥꯟꯅꯅ ꯂꯩꯒꯗꯕꯅꯦ ꯍꯥꯏꯕꯒꯤ ꯏꯊꯤꯜ ꯄꯤꯕꯗ ꯅꯠꯇꯅ ꯑꯩꯈꯣꯏꯒꯤ ꯑꯃꯠꯇꯅꯤ ꯑꯩꯈꯣꯏ ꯑꯃꯠꯇꯅꯤ ꯍꯥꯏꯕꯒꯤ ꯋꯥꯈꯜꯂꯣꯟ ꯑꯃꯁꯨ ꯄꯤꯕꯤꯌꯦꯕ